ꯀꯂꯥ ꯑꯃꯁꯨꯡ ꯀ꯭ꯔꯥꯐꯀꯤ ꯁꯦꯛꯇꯔꯅ ꯔꯥꯖ꯭ꯌ ꯑꯁꯤꯗ ꯑꯆꯧꯕ ꯊꯧꯗꯥꯡ ꯑꯃ ꯄꯤꯔꯤ ꯀꯂꯥ ꯑꯁꯤꯅ ꯃꯦꯂꯥ ꯀꯔꯤ ꯀꯔꯥ ꯇꯧꯔꯛꯄ ꯃꯇꯝꯗ ꯃꯈꯣꯏꯒꯤ ꯂꯩꯖꯕ ꯍꯩꯖꯕ ꯀꯂꯥꯁꯤꯡ ꯑꯗꯨ ꯄꯨꯊꯣꯛꯇꯨꯅ ꯁꯦꯟꯗꯥꯟ ꯂꯝꯕꯤ ꯑꯃ ꯑꯣꯏꯅ ꯁꯤꯖꯤꯟꯅꯔꯤ ꯑꯩꯈꯣꯏꯁꯨ ꯃꯈꯣꯏꯁꯤꯡ ꯑꯗꯨꯒꯤ ꯏꯁꯩ ꯖꯒꯣꯏ ꯃꯌꯥꯝꯁꯤꯡ ꯑꯁꯤ ꯌꯦꯡꯕꯒꯤꯅꯤ ꯍꯥꯏꯗꯨꯅ ꯇꯤꯀꯦꯠ ꯀꯛꯇꯨꯅ ꯌꯦꯡꯕ ꯆꯠꯅꯔꯤ ꯀ꯭ꯔꯥꯐꯀꯤ ꯃꯇꯥꯡꯗꯅ ꯂꯩꯔꯤꯕ ꯀꯧꯅꯥ ꯕꯦꯒ ꯂꯣꯟꯕ ꯐꯛ ꯁꯥꯕ ꯀꯌꯥ ꯑꯁꯤ ꯃꯈꯣꯏ ꯃꯈꯣꯏꯒꯤ ꯍꯩꯖꯕ ꯃꯌꯥꯝꯁꯤꯡ ꯑꯁꯤ ꯄꯨꯊꯣꯛꯂꯒ ꯌꯣꯜꯂꯤ ꯌꯣꯜꯂꯕ ꯃꯇꯨꯡꯗ ꯃꯗꯨꯗ ꯐꯪꯂꯛꯄ ꯁꯦꯜꯁꯤꯡ ꯑꯗꯨꯅ ꯃꯈꯣꯏꯒꯤ ꯏꯃꯨꯡ ꯃꯅꯨꯡꯒꯤ ꯑꯣꯏꯅꯅꯕ ꯃꯇꯦꯡ ꯄꯥꯡꯂꯤ